ꯑꯥ ꯍꯜꯂꯣ ꯁꯤ ꯀꯦꯛ ꯌꯣꯟꯕ ꯗꯨꯀꯥꯟ ꯅꯠꯇ꯭ꯔꯣ

ꯃꯥꯅꯦ ꯑꯥ ꯑꯥ ꯑꯥ ꯑꯥ

ꯑꯥ ꯑꯥ ꯍꯌꯦꯡ ꯁꯤꯖꯟꯅꯒꯗꯕꯅꯤ ꯍꯌꯦꯡ ꯁꯤꯖꯟꯅꯒꯗꯕꯅꯤ ꯁ꯭ꯇꯔꯣꯕꯦꯔꯤꯖꯦ ꯃꯃꯟ ꯀꯌꯥ ꯂꯩꯕ

ꯑꯥ

ꯀꯦ ꯖꯤ ꯃꯉꯥꯒꯨꯝꯕ ꯄꯥꯝꯃꯦ ꯑꯥ ꯎꯝ

ꯍꯣꯏ ꯍꯣꯏ ꯏꯆꯥꯒꯤ ꯕꯥꯔꯗꯦꯒꯤꯅꯦ

ꯎꯝ ꯃꯃꯤꯡ ꯊꯥꯕꯗꯤ ꯄꯥꯝꯃꯦ ꯃꯃꯤꯡ ꯊꯥꯕꯖꯤꯅ ꯃꯃꯟ ꯀꯌꯥ

ꯍꯣꯏ ꯍꯣꯏ ꯃꯃꯤꯡ

ꯎꯝ ꯎꯝ ꯍꯣꯏ ꯍꯣꯏ ꯍꯣꯏ ꯍꯣꯏ

ꯍꯣꯏ ꯍꯣꯏ ꯍꯣꯏ ꯌꯥꯏꯌꯦ ꯑꯗꯨꯝ ꯍꯥꯏꯖꯒꯦ ꯏꯃꯥꯟꯅꯕꯁꯤꯡꯗꯁꯨ ꯑꯧ ꯑꯧ ꯅꯨꯄꯥꯅꯦ ꯅꯨꯄꯥꯅꯦ ꯏꯆꯥ ꯅꯨꯄꯥꯒꯤꯅꯦ ꯀ꯭ꯂꯥꯁ ꯑꯩꯠ ꯎꯝ ꯍꯣꯏ ꯍꯣꯏ ꯑꯗꯨꯅꯅꯤ ꯀꯦ ꯖꯤ ꯃꯉꯥꯒꯨꯝꯕ ꯄꯥꯝꯃꯦ ꯍꯥꯏꯖꯦ ꯎꯝ ꯍꯣꯏ ꯍꯣꯏ ꯑꯩꯈꯣꯏ ꯑꯣꯏꯅ ꯄꯨꯡꯖꯦ ꯀꯌꯥꯗ ꯍꯥꯡꯉꯤ ꯗꯨꯀꯥꯟꯖꯦ ꯑꯣ

ꯍꯣꯏ ꯍꯣꯏ

ꯅꯨꯡꯗꯥꯡꯋꯥꯏꯔꯝ ꯇꯧꯒꯗꯕꯅꯤꯅꯀꯣ ꯄꯨꯡ ꯃꯔꯤ ꯄꯨꯡ ꯃꯔꯤ ꯑꯗꯥꯏꯗ ꯂꯥꯛꯑꯒꯦ ꯎꯝ ꯍꯣꯏ ꯍꯣꯏ ꯑꯥ ꯎꯝ ꯍꯣꯏ ꯍꯣꯏ ꯍꯣꯏ ꯍꯣꯏ ꯍꯣꯏ ꯎꯝ ꯎꯝ ꯍꯣꯏ ꯍꯣꯏ ꯑꯣ ꯎꯝ ꯍꯣꯏ ꯍꯣꯏ ꯌꯦꯡꯒꯦ ꯌꯦꯡꯒꯦ ꯑꯗꯣ ꯍꯩ ꯍꯩ ꯃꯍꯤꯒꯨꯝꯕꯗꯤ ꯌꯥꯎꯕ꯭ꯔꯥ ꯌꯥꯎꯒꯅꯤꯌꯦ ꯑꯣ ꯃꯖꯥꯒꯨꯝꯕ ꯃꯖꯥ ꯁ꯭ꯄꯔꯥꯏꯠꯀꯨꯝꯕꯀꯣ ꯑꯗꯨꯒꯨꯝꯕꯖꯨ ꯑꯗꯨꯒꯨꯝꯕꯖꯨ ꯑꯣ ꯀꯣꯀꯣ ꯀꯣꯂꯥꯒꯨꯝꯕ ꯑꯗꯨꯒꯨꯝꯕꯖꯨ ꯈꯔ ꯄꯥꯝꯕ ꯍꯣꯏ ꯍꯣꯏ ꯍꯣꯏ ꯎꯝ ꯎꯝ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯄꯨꯡ ꯃꯔꯤ ꯁꯣꯏꯗꯅꯕ ꯂꯥꯛꯑꯒꯦ

ꯍꯣꯏ ꯅꯨꯡꯉꯥꯏꯖꯔꯦ ꯅꯨꯡꯉꯥꯏꯖꯔꯦ ꯐꯔꯦ ꯐꯔꯦ